ꯏꯟꯅꯣꯚꯦꯁꯟ ꯏꯖ ꯏꯝꯄꯣꯔꯇꯦꯟ ꯐꯣꯔ ꯕꯤꯖꯤꯅꯦꯁ ꯁꯛꯁꯦꯁ ꯍꯥꯏꯔꯤꯕꯁꯤꯒꯤ ꯃꯇꯥꯡ ꯑꯁꯤꯗ ꯑꯩꯅ ꯍꯥꯏꯖꯅꯤꯡꯂꯤꯕꯁꯤꯗꯤ ꯂꯥꯏꯛ ꯍꯥꯟꯅ ꯂꯥꯏꯛ ꯑꯣꯜ ꯃꯣꯗꯦꯜ ꯁꯤꯗ ꯂꯩꯔꯝꯗꯕ ꯃꯌꯥꯝ ꯑꯦꯅꯤ ꯂꯥꯏꯛ ꯏꯟꯐ꯭ꯔꯥ ꯏꯁꯇ꯭ꯔꯛꯆꯔ ꯑꯣꯔ ꯑꯦꯅꯤ ꯇꯦꯛꯅꯣꯂꯣꯖꯤꯗ ꯑꯣꯏꯔꯒꯁꯨ ꯑꯩꯈꯣꯏꯅ ꯂꯂꯣꯜ ꯏꯇꯤꯛ ꯇꯧꯕ ꯃꯇꯝꯗ ꯍꯥꯟꯅ ꯑꯩꯈꯣꯏꯅ ꯄꯩꯁꯥ ꯑꯁꯤ ꯑꯩꯈꯣꯏꯅ ꯗꯥꯏꯔꯦꯛ ꯑꯦꯀꯥꯎꯟ ꯇꯨ ꯑꯦꯀꯥꯎꯟ ꯇ꯭ꯔꯥꯁꯐꯔ ꯇꯧꯕꯁꯤ ꯌꯥꯝꯅ ꯅꯨꯡꯉꯥꯏꯇꯦ ꯑꯗꯨꯅ ꯋꯤꯠ ꯇꯦꯛꯅꯣꯂꯣꯖꯤꯒꯤ ꯃꯇꯦꯡꯅ ꯍꯧꯖꯤꯛꯀꯤ ꯃꯇꯝ ꯑꯁꯤꯗꯗꯤ ꯌꯥꯝꯅ ꯑꯩꯈꯣꯏꯗ ꯅꯨꯡꯉꯥꯏꯍꯟꯕ ꯌꯥꯝꯅ ꯕꯤꯖꯤꯅꯦꯁ ꯇꯧꯕꯗ ꯌꯥꯝꯅ ꯂꯥꯏꯍꯟꯕ ꯑꯃ ꯌꯥꯝꯅ ꯂꯩꯌꯦ ꯃꯔꯝ ꯑꯁꯤꯅ ꯑꯩꯈꯣꯏ ꯖꯤ ꯄꯦꯒꯨꯝꯕ ꯊꯣꯂꯛꯄꯁꯤ ꯄꯦ ꯇꯤ ꯑꯦꯝ ꯂꯥꯏꯛ ꯐꯣꯟ ꯄꯦꯒꯨꯝꯕ ꯂꯥꯏꯛ ꯅꯦꯠ ꯕꯦꯡꯀꯤꯡꯒꯨꯝꯕ ꯁꯤꯒꯨꯝꯕ ꯃꯌꯥꯝ ꯑꯁꯤꯅ ꯑꯩꯈꯣꯏꯗ ꯌꯥꯝꯅ ꯀꯥꯟꯅꯕ ꯑꯁꯤ ꯍꯦꯟꯅ ꯐꯪꯍꯜꯂꯦ ꯑꯁꯤ ꯃꯌꯥꯝ ꯃꯌꯥꯝ ꯑꯁꯤꯅ ꯑꯩꯈꯣꯏꯗ ꯑꯩꯈꯣꯏ ꯕꯤꯖꯤꯅꯦꯁ ꯇꯧꯕꯗ ꯌꯥꯝ ꯂꯥꯏꯅ ꯅꯨꯡꯉꯥꯏꯅ ꯇꯧꯕ ꯐꯪꯍꯟꯕ ꯑꯃ ꯑꯣꯏꯍꯜꯂꯦ